ꯍꯧꯖꯤꯛ ꯐꯥꯎꯕꯗ ꯑꯩꯟ ꯅꯝꯈꯤꯕ ꯐꯣꯇꯣꯁꯦ ꯃꯌꯥꯝ ꯑꯃ ꯅꯝꯈ꯭ꯔꯦꯀꯣ ꯏꯃꯥꯟꯅꯕꯤ ꯏꯃꯥꯟꯅꯕ ꯄꯨꯟꯕ ꯍꯩꯗ ꯂꯩꯗ ꯃꯌꯥꯝ ꯑꯝ ꯅꯝꯈ꯭ꯔꯦ ꯑꯗꯣ ꯑꯩꯅ ꯍꯥꯏꯗꯤ ꯈ꯭ꯋꯥꯏꯗꯒꯤ ꯄꯥꯝꯖꯅ ꯅꯝꯈꯤꯕ ꯐꯣꯇꯣꯗꯤ ꯑꯩꯈꯣꯏꯒꯤ ꯎꯈ꯭ꯔꯨꯜꯗ ꯍꯧꯔꯤꯕ ꯁꯤꯔꯣꯏ ꯂꯤꯂꯤ ꯍꯥꯏꯔꯤꯕ ꯂꯩꯁꯦ ꯑꯩꯈꯣꯏꯒꯤ ꯑꯗꯨꯛꯀꯤ ꯃꯇꯤꯛ ꯑꯩꯈꯣꯏꯒꯤ ꯃꯃꯤꯡ ꯆꯠꯂꯕꯀꯣ ꯏꯟꯗꯤꯌꯥꯒꯤ ꯃꯐꯝ ꯑꯗꯩ ꯑꯇꯣꯞꯄ ꯃꯐꯝ ꯖꯒꯥ ꯑꯝꯇꯗ ꯐꯪꯗꯕ ꯂꯩ ꯑꯣꯏꯈꯤꯀꯣ ꯁꯤꯒꯤ ꯂꯩꯁꯦ ꯅꯝꯕ ꯐꯣꯇꯣ ꯅꯝꯕꯁꯤꯗꯩꯗ ꯑꯗꯨꯛꯀꯤ ꯃꯇꯤꯛ ꯍꯔꯥꯎꯈꯤ ꯅꯨꯡꯉꯥꯏꯈꯤ ꯁꯤ ꯅꯝꯒꯦ ꯍꯥꯏ ꯇꯥꯔꯗꯤ ꯑꯩꯈꯣꯏꯅ ꯃꯥꯒꯤ ꯆꯤꯡ ꯌꯥꯝ ꯋꯥꯡꯅ ꯀꯥꯏꯀꯣ ꯌꯥꯝ ꯁꯥꯡꯕ ꯁꯥꯡꯅ ꯆꯠꯂꯦ ꯆꯠꯂꯒ ꯆꯠꯂꯕ ꯃꯇꯨꯡꯗꯨꯗꯩꯗ ꯂꯩꯁꯤ ꯐꯣꯇꯣ ꯅꯝꯕ ꯐꯪꯉꯦ ꯂꯩꯁꯦ ꯁꯤꯔꯣꯏ ꯆꯤꯡ ꯃꯊꯛꯇ ꯁꯥꯠꯂꯦꯀꯣ ꯁꯤ ꯁꯤꯔꯣꯏ ꯆꯤꯡ ꯃꯊꯝꯇ ꯁꯥꯠꯄꯁꯤꯗꯩꯗ ꯃꯁꯤ ꯅꯝꯅꯕ ꯍꯣꯠꯅꯕꯗ ꯑꯩꯈꯣꯏ ꯈꯣꯡꯅ ꯆꯤꯡ ꯀꯥꯔꯒ ꯆꯠꯇꯣꯏꯅꯦꯕ ꯆꯤꯡ ꯀꯥꯔ ꯆꯠꯄꯁꯤꯗꯩꯗ ꯑꯗꯨꯛꯀꯤ ꯃꯇꯤꯛ ꯁꯤꯅꯔꯤ ꯐꯖ ꯐꯖꯕ ꯚ꯭ꯌꯨ ꯃꯌꯥꯝ ꯑꯃ ꯊꯦꯡꯅꯔꯦ ꯑꯗꯨꯗꯨꯒ ꯋꯥꯅ ꯆꯠꯂꯒ ꯉꯁꯥꯏꯒꯤ ꯁꯤꯔꯣꯏ ꯂꯤꯂꯤ ꯁꯥꯠꯂꯤꯕ ꯃꯐꯝꯁꯦ ꯌꯧꯔꯀꯥꯟꯁꯤꯗꯩꯗ ꯏꯁꯥꯁꯦ ꯍꯦꯠꯇ ꯆꯤꯡꯁꯥꯡ ꯑꯗꯩꯗꯤ ꯋꯥꯡꯉꯕ ꯆꯤꯡꯗꯣ ꯀꯥꯕꯗꯒꯤ ꯑꯗꯨꯛꯀꯤ ꯃꯇꯤꯛ ꯋꯥꯏ ꯑꯗꯣ ꯁꯤꯔꯣꯏ ꯂꯤꯂꯤꯗꯣ ꯎꯕꯗ ꯋꯥꯕ ꯄꯨꯝꯅꯃꯛ ꯂꯣꯏꯅ ꯐꯈꯤꯀꯣ ꯑꯗꯨꯗꯨꯒ ꯁꯤꯔꯣꯏ ꯂꯤꯂꯤ ꯐꯣꯇꯣꯗꯣ ꯀꯥꯞꯄ ꯀꯥꯟꯁꯤꯗꯩꯗ ꯏꯁꯥꯁꯦ ꯉꯁꯥꯏꯗꯒꯤ ꯋꯥꯈꯤꯕ ꯃꯌꯥꯝ ꯇꯥꯈꯤꯕ ꯍꯨꯃꯥꯡ ꯃꯌꯥꯝꯗꯣ ꯂꯣꯏ ꯍꯟꯖꯤꯟꯕꯣꯏ ꯅꯤꯡꯉꯦ ꯋꯥꯈꯟꯗ ꯑꯗꯨꯛꯀꯤ ꯃꯇꯤꯛ ꯅꯨꯡꯉꯥꯏꯀꯣ ꯑꯗꯨꯛꯀꯤ ꯃꯇꯤꯛ ꯐꯖꯕ ꯑꯗꯨꯛꯀꯤ ꯃꯇꯤꯛ ꯇꯥꯡꯕ ꯂꯩ ꯑꯣꯏꯀꯣ ꯑꯩꯈꯣꯏ ꯃꯅꯤꯄꯨꯔꯗ ꯐꯪꯕ ꯁꯤꯔꯣꯏ ꯂꯤꯂꯤꯁꯦ ꯑꯗꯨꯗꯨꯅ ꯁꯤꯔꯣꯏ ꯂꯤꯂꯤꯗ ꯐꯣꯇꯣ ꯀꯥꯞꯄꯛꯄꯗꯣ ꯑꯗꯨꯃꯗꯤ ꯌꯥꯝꯅ ꯊꯝꯃꯣꯏꯁꯤꯗꯗꯤ ꯋꯥꯅꯨꯡꯉꯥꯏ ꯑꯣꯏꯈꯤ ꯌꯥꯝ ꯊꯤꯅ ꯋꯥꯅ ꯆꯠꯂꯒ ꯑꯗꯨꯛꯀꯤ ꯃꯇꯤꯛ ꯐꯖꯕ ꯂꯩꯗꯣ ꯑꯩꯈꯣꯏꯅ ꯑꯩꯅ ꯐꯣꯇꯣ ꯀꯥꯞꯄ ꯐꯪꯉꯛꯈꯤ ꯑꯗꯨꯛꯀꯤ ꯃꯇꯤꯛ ꯍꯔꯥꯎꯕ ꯅꯨꯡꯉꯥꯏꯕ ꯅꯨꯃꯤꯠ ꯑꯃꯁꯨ ꯑꯣꯏꯈꯤ ꯑꯗꯨꯒ ꯑꯌꯥꯝꯕ ꯃꯇꯝꯗ ꯑꯩꯅ ꯐꯣꯇꯣ ꯀꯥꯞꯄꯁꯦ ꯂꯩꯒꯨꯝꯕ ꯂꯩꯁꯦ ꯁꯤꯒꯨꯝꯕꯁꯤꯗꯩꯗ ꯑꯌꯥꯝꯕ ꯐꯣꯇꯣ ꯀꯥꯞꯄꯦ ꯂꯩ ꯐꯖ ꯐꯖꯕꯁꯦ ꯎꯕꯁꯦ ꯑꯩ ꯐꯣꯇꯣ ꯃꯈꯟ ꯃꯈꯟꯁꯤꯡꯁꯦ ꯍꯥꯏꯗꯤ ꯊꯝꯕꯥꯜ ꯑꯣꯏꯒꯦꯔꯥ ꯊꯔꯣ ꯑꯣꯏꯒꯦꯔꯥ ꯔꯣꯖ ꯑꯣꯏꯒꯦꯔꯥ ꯅꯠꯇ꯭ꯔꯒꯅ ꯍꯥꯏꯗꯤ ꯑꯩꯒꯤ ꯏꯪꯈꯣꯜꯗ ꯁꯥꯠꯄ ꯂꯩ ꯁꯅꯥꯔꯩ ꯑꯣꯏꯕ ꯌꯥꯏ ꯁꯨꯝꯕ ꯂꯩꯁꯤꯡꯁꯦ ꯁꯤ ꯃꯌꯥꯝꯁꯦ ꯃꯈꯜ ꯃꯈꯜꯒꯤ ꯂꯩꯁꯤꯡꯁꯤꯗ ꯐꯣꯇꯣꯁꯦ ꯑꯦꯡꯒꯜ ꯍꯣꯡ ꯍꯣꯡꯗꯅ ꯅꯝꯕꯁꯦ ꯁꯦ ꯑꯩꯅ ꯈ꯭ꯋꯥꯏ ꯄꯥꯝꯖꯕꯅꯤ